ꯍꯜꯂꯣ ꯁꯤ ꯍꯦꯟꯗꯤꯀ꯭ꯔꯥꯐꯀꯤ ꯀꯩꯒꯤ ꯑꯣꯏꯕ ꯗꯨꯀꯥꯟꯗꯨ ꯑꯣꯏꯔꯕ

ꯑꯗꯣꯏ ꯇꯥꯔꯒꯗꯤ ꯑꯩꯁꯦ ꯁꯣꯝꯗ ꯑꯩꯁꯦ ꯀꯌꯥ ꯍꯦꯟꯗꯤꯀ꯭ꯔꯥꯐꯀꯤ ꯑꯣꯏꯕ ꯄꯣꯠ ꯄꯣꯠꯊꯣꯛ ꯈꯔ ꯄꯥꯝꯃꯦꯕꯀꯣ ꯑꯗꯣ ꯁꯣꯝꯗ ꯀꯔꯤ ꯐꯛꯀꯨꯝꯕ ꯀꯩꯒꯨꯝꯕ ꯑꯗꯒꯤ ꯌꯥꯡꯀꯣꯛꯀꯨꯝꯕ ꯀꯩꯒꯨꯝꯕ ꯂꯩꯒꯗ꯭ꯔꯥ ꯑꯣ ꯑꯗꯣꯏ ꯇꯥꯔꯒꯗꯤ ꯍꯣꯏ ꯍꯣꯏ ꯍꯣꯏ ꯑꯗꯨ ꯑꯣꯏꯇꯥꯔꯒꯗꯤ ꯑꯩꯁꯦ ꯁꯣꯝꯒꯤ ꯌꯥꯡꯀꯣꯛꯀꯨꯝꯕꯁꯤꯡ ꯑꯗꯒꯤ ꯊꯨꯝꯃꯣꯛꯀꯨꯝꯕꯁꯤꯡ ꯁꯨꯒꯨꯝꯕꯁꯤꯡꯁꯦ ꯑꯩꯁꯦ ꯑꯥꯗ ꯄꯨꯔ ꯆꯠꯀꯗꯕꯅꯦꯕꯀꯣ ꯑꯇꯣꯞꯄ ꯐꯣꯔꯦꯟꯗ ꯊꯥꯒꯗꯕ ꯑꯦꯛꯁꯄꯣꯔꯠ ꯇꯧꯒꯗꯕ ꯑꯗꯨ ꯁꯨꯒꯨꯝꯕꯁꯤꯡꯁꯦ ꯑꯩꯈꯣꯏ ꯇ꯭ꯔꯦꯗꯤꯁꯅꯦꯜꯁꯦ ꯁꯛ ꯇꯥꯛꯀꯗꯕ ꯍꯥꯏ ꯇꯥꯔꯦ ꯑꯗꯨꯗꯨꯅ ꯑꯩ ꯁꯨꯒꯨꯝꯕ ꯄꯣꯠꯊꯣꯛꯁꯤꯡꯁꯦ ꯈꯔ ꯂꯧꯅꯤꯡꯉꯦ ꯑꯗꯣ ꯁꯣꯝꯗ ꯂꯩꯔꯤꯕ ꯑꯥꯏꯇꯦꯝꯁꯤꯡ ꯑꯗꯣ ꯂꯣꯏ ꯁꯨꯅ ꯑꯗꯨꯝ ꯂꯩꯒꯗꯕ ꯅꯠꯇ꯭ꯔꯣ

ꯍꯧꯖꯤꯛ ꯂꯥꯛꯀꯗꯝꯅꯦ ꯑꯗꯣ ꯊꯝꯖꯒꯦ ꯍꯣꯔꯦꯟ ꯂꯥꯛꯑꯒ ꯋꯥꯔꯤ ꯁꯥꯅꯔꯁꯦ ꯑꯗꯨꯗꯤ ꯎꯝ